ꯚꯥꯔꯠꯀꯤ ꯑꯩꯈꯣꯏꯅ ꯆꯠꯄ ꯌꯥꯕ ꯃꯐꯝ ꯑꯗꯨꯒ ꯑꯩꯅ ꯆꯠꯅꯤꯡꯕ ꯃꯐꯝ ꯈꯔ ꯍꯥꯏꯖꯔꯒꯗꯤ ꯇꯥꯖ ꯃꯍꯜ ꯃꯅꯥꯂꯤ ꯂꯗꯥꯛ ꯒꯋꯥ ꯁꯤꯀꯤꯝ ꯑꯩꯅ ꯇꯥꯖ ꯃꯍꯜ ꯆꯠꯅꯤꯡꯕꯒꯤ ꯃꯔꯝ ꯃꯔꯝꯗꯤ ꯃꯐꯝ ꯑꯗꯨꯒꯤ ꯐꯖꯕ ꯍꯥꯏꯕꯗꯤ ꯃꯐꯝ ꯑꯗꯨꯗ ꯁꯍꯥ ꯖꯍꯥꯟꯅ ꯃꯝꯇꯥꯖꯄꯨ ꯅꯨꯡꯁꯤꯕꯒꯤ ꯅꯨꯡꯁꯤꯕꯤꯀꯣ ꯅꯨꯡꯁꯤꯕꯒꯤ ꯅꯤꯡꯁꯤꯡ ꯈꯨꯗꯝ ꯑꯣꯏꯅ ꯁꯥꯔꯝꯕ ꯍꯥꯏꯕꯗꯤ ꯑꯗꯨꯒꯨꯝꯕꯒꯤ ꯐꯖꯔꯕ ꯅꯤꯡꯁꯤꯡ ꯈꯨꯗꯝ ꯑꯣꯏꯅ ꯐꯖꯕ ꯆꯠꯅꯔꯤꯕ ꯃꯐꯝ ꯑꯗꯨꯗ ꯑꯉꯛꯄ ꯃꯑꯣꯡꯗ ꯍꯥꯏꯕꯗꯤ ꯁꯥꯕ ꯃꯍꯜ ꯑꯗꯨꯒꯨꯝꯕ ꯀꯌꯥ ꯑꯗꯨ ꯌꯦꯡꯅꯤꯡꯕꯅ ꯑꯩꯅ ꯃꯐꯝ ꯑꯗꯨꯗ ꯆꯠꯅꯤꯡꯉꯦ ꯀꯣ ꯑꯗꯨꯒ ꯑꯩꯅ ꯂꯗꯥꯛ ꯆꯠꯅꯤꯡꯕꯒꯤ ꯃꯔꯝꯗꯤ ꯃꯐꯝ ꯑꯗꯨꯗ ꯃꯤꯑꯣꯏꯁꯤꯡꯅ ꯔꯥꯏꯗ ꯆꯠꯇꯨꯅ ꯃꯐꯝ ꯑꯗꯨꯒꯤ ꯐꯖꯕꯁꯤꯡꯒꯤ ꯐꯖꯔꯕ ꯏꯃꯥꯏ ꯆꯤꯡꯒꯤ ꯐꯖꯕ ꯑꯃꯁꯨ ꯑꯗꯨꯒꯨꯝꯕ ꯀꯌꯥ ꯑꯗꯨ ꯌꯦꯡꯕꯗ ꯑꯩꯈꯣꯏꯒꯤ ꯑꯋꯥꯕ ꯀꯌꯥ ꯀꯥꯎꯊꯣꯛꯀꯅꯤ ꯍꯥꯏꯅ ꯍꯥꯏꯅ ꯑꯩꯅꯀꯣ ꯑꯩꯅ ꯈꯜꯂꯦ ꯑꯩꯅ ꯑꯩꯅ ꯃꯅꯥꯂꯤ ꯆꯠꯅꯤꯡꯕꯒꯤ ꯃꯔꯝꯗꯤ ꯃꯐꯝ ꯑꯗꯨꯗ ꯎꯟ ꯇꯥꯕ ꯆꯤꯡꯒꯤ ꯐꯖꯕ ꯕꯥꯟ ꯕꯤꯍꯥꯔ ꯅꯦꯁꯅꯦꯜ ꯄꯥꯔꯛꯇ ꯀꯣꯏꯕ ꯆꯠꯄ ꯑꯗꯨꯒꯨꯝꯕ ꯀꯌꯥ ꯑꯗꯨꯒꯤ ꯑꯦꯛꯁꯄꯔꯤꯌꯦꯟꯁꯇꯨ ꯑꯦꯛꯁꯄꯔꯤꯌꯦꯟꯁ ꯑꯗꯨ ꯐꯪꯅꯤꯡ ꯐꯪꯅꯤꯡꯕ ꯐꯪꯅꯤꯡꯕꯒꯤ ꯆꯠꯅꯤꯡꯕꯒꯤ ꯍꯥꯏꯕ ꯇꯥꯔꯦꯀꯣ ꯑꯗꯨꯒ ꯑꯩꯅ ꯒꯋꯥ ꯆꯠꯅꯤꯡꯕꯒꯤ ꯃꯔꯝꯗꯤ ꯃꯐꯝ ꯑꯗꯨꯗ ꯂꯩꯕ ꯁꯃꯨꯗ꯭ꯔꯒꯤ ꯃꯄꯥꯜꯗ ꯐꯝꯗꯨꯅꯀꯣ ꯁꯝꯃꯨꯗ꯭ꯔꯒꯤ ꯐꯖꯕ ꯁꯟ ꯔꯥꯏꯁ ꯁꯟ ꯁꯦꯠꯀꯤ ꯐꯖꯕ ꯑꯗꯨꯒꯨꯝꯕ ꯀꯌꯥ ꯑꯗꯨ ꯌꯦꯡꯅꯤꯡꯕꯒꯤꯅꯦꯕ ꯑꯗꯨ ꯑꯩꯅ ꯁꯤꯀꯤꯝ ꯆꯠꯅꯤꯡꯕꯒꯤ ꯃꯔꯝꯗꯤ ꯁꯤꯀꯤꯝꯗ ꯒꯦꯡꯇꯣꯛꯀꯤ ꯕꯖꯥꯔꯗ ꯆꯠꯇꯨꯅ ꯍꯥꯏꯕꯗꯤ ꯐꯣꯇꯣ ꯀꯥꯞꯄꯀꯣ ꯐꯣꯇꯣ ꯀꯥꯞꯄ ꯅꯥꯊꯨꯂꯥꯗ ꯎꯟꯒꯤ ꯃꯊꯛꯇ ꯆꯦꯟꯗꯨꯅ ꯁꯥꯟꯅꯕ ꯊꯣꯝ ꯊꯣꯝꯕꯤ ꯍꯥꯏꯕꯗꯤ ꯁꯥꯟꯅꯕ ꯂꯩꯗꯅ ꯑꯗꯨꯒꯤ ꯆꯤꯅꯥꯒꯤ ꯕꯣꯗꯔꯗ ꯂꯦꯞꯇꯨꯅ ꯆꯤꯅꯥꯗ ꯌꯦꯡꯕ ꯑꯁꯤꯒꯨꯝꯕ ꯀꯌꯥ ꯑꯁꯤꯒꯤ ꯑꯣꯏꯅ ꯁꯤꯀꯤꯝꯗ ꯆꯠꯅꯤꯡꯕ ꯆꯠꯅꯤꯡꯂꯤꯕꯅꯤ ꯑꯩꯅ